ꯍꯂꯣ ꯑꯥ ꯃꯥꯅꯦ ꯀꯅꯥ ꯑꯣ ꯅꯍꯥꯟꯒꯤꯗꯣ ꯑꯧ ꯀꯩꯅꯣ ꯈꯔ ꯊꯛꯈꯤꯕ ꯑꯥ ꯑꯥ ꯑꯥ ꯑꯥ ꯆꯥꯏꯌꯦ ꯗꯣꯛꯇꯔ ꯑꯗꯨꯝ ꯑꯥ ꯑꯧ ꯗꯣꯛꯇꯔ ꯑꯗꯨ ꯑꯗꯨ ꯀꯩꯅꯣ ꯑꯩꯁꯦ ꯀꯩꯅꯣ ꯁꯨꯝ ꯄꯨꯟꯁꯤꯗꯤ ꯄꯨꯟꯁꯤꯗꯣꯏ ꯅꯠꯇ꯭ꯔꯣ ꯑꯧ ꯊꯛꯇ꯭ꯔꯦ ꯍꯧꯖꯤꯛꯄꯨꯗꯤ ꯑꯧ ꯑꯥ ꯑꯧ ꯊꯛꯑꯔꯣꯏ ꯗꯣꯛꯇꯔ ꯗꯣꯛꯇꯔ ꯑꯗꯨ ꯄꯩꯁꯥ ꯋꯥꯠꯂꯝꯕꯗꯣ ꯑꯧ ꯍꯣꯏ ꯗꯣꯛꯇꯔ ꯑꯩ ꯃꯊꯪ ꯍꯤꯗꯥꯛꯀꯨꯝꯕ ꯂꯧ ꯂꯥꯛꯄꯗꯣ ꯑꯗꯨꯗ ꯀꯣꯟꯅ ꯄꯤꯔꯁꯨ ꯄꯤꯔꯒꯦ ꯍꯧꯖꯤꯛ ꯍꯥꯏꯗꯤ ꯐꯦꯃꯤꯂꯤ ꯀꯟꯗꯤꯁꯟꯗꯨ ꯈꯤꯇꯪ ꯀꯩꯅꯣ ꯇꯧꯔꯤꯕ ꯑꯗꯨꯅ ꯃꯊꯪ ꯂꯥꯛꯄꯗ ꯑꯣꯏ ꯄꯤꯔꯒꯦ ꯑꯥ ꯎꯝ ꯑꯣ ꯎꯝ ꯗꯣꯛꯇꯔ ꯑꯗꯨ ꯑꯥ ꯗꯣꯛꯇꯔ ꯑꯗꯨ ꯑꯩ ꯀꯩꯅꯣꯝꯇ ꯍꯥꯏꯖꯒꯦꯅꯦ ꯑꯗꯨ ꯑꯩꯅ ꯌꯨꯁꯦ ꯁꯣꯏꯗꯅ ꯀꯩꯅꯣ ꯇꯧꯔꯒ ꯏꯃꯥꯟꯅꯕꯒꯩꯁꯤꯒ ꯄꯨꯟꯗꯅ ꯀꯩꯅꯣ ꯇꯧꯔꯒ ꯊꯛꯑꯦꯅꯀꯣ ꯊꯛꯑꯦ ꯈꯜꯂꯁꯦꯕꯀꯣ ꯑꯗꯨꯒꯤ ꯁꯥꯏꯠ ꯏꯐꯦꯛꯁꯤ ꯀꯔꯤ ꯀꯔꯤ ꯑꯣꯏꯗꯣꯏꯅꯣ ꯑꯝꯇ ꯎꯝ ꯗꯣꯛꯇꯔ ꯍꯣꯏ ꯗꯣꯛꯇꯔ ꯑꯗꯣ ꯌꯥꯝ ꯌꯥꯝ ꯅꯨꯡꯉꯥꯏ ꯗꯣꯛꯇꯔ ꯂꯩꯔꯝꯗ꯭ꯔꯗꯤ ꯑꯩꯒꯤ ꯄꯨꯟꯁꯤꯁꯦ ꯍꯧꯖꯤꯛ ꯂꯩꯔꯝꯗꯕꯁꯨ ꯌꯥꯏꯀꯣ ꯑꯩ ꯏꯁꯥꯃꯛ ꯑꯗꯨ ꯗꯣꯛꯇꯔ ꯂꯩꯔꯤ ꯌꯥꯝꯅ ꯆꯥꯎꯊꯣꯛꯅ ꯑꯩꯅ ꯌꯥꯝꯅ ꯆꯥꯛ ꯆꯔꯥ ꯑꯝꯇꯪ ꯆꯥꯃꯤꯟꯅꯁꯦꯅ ꯍꯥꯏꯖꯔꯤ

ꯑꯣ ꯊꯛꯑꯔꯣꯏ ꯊꯛꯑꯔꯣꯏ ꯑꯥ ꯍꯣꯏ ꯗꯣꯛꯇꯔ ꯑꯣ